ꯑꯩꯈꯣꯏꯒꯤ ꯄꯨꯛꯂꯥꯎꯕꯤꯅ ꯍꯥꯏꯕ ꯑꯩꯈꯣꯏ ꯃꯅꯤꯄꯨꯔꯒꯤ ꯑꯩꯈꯣꯏ ꯂꯣꯟꯗ ꯍꯥꯏꯔꯒꯅ ꯄꯨꯛꯂꯥꯎꯕꯤ ꯏꯪꯂꯤꯁꯇ ꯍꯥꯏꯔꯒꯅ ꯑꯩꯈꯣꯏꯒꯤ ꯑꯩꯈꯣꯏꯒꯤ ꯀꯇꯥꯂꯥ ꯀꯇꯥꯂꯥꯥꯑꯅ ꯑꯩꯈꯣꯏ ꯏꯪꯂꯤꯁꯀꯤ ꯋꯥꯍꯩꯗ ꯍꯥꯏꯕ ꯁꯤꯒꯤ ꯉꯥꯁꯦ ꯑꯩꯈꯣꯏꯒꯤ ꯑꯩꯈꯣꯏ ꯍꯧꯖꯤꯛ ꯃꯅꯤꯄꯨꯔꯗ ꯌꯥꯝꯅ ꯆꯥꯅꯔꯤ ꯃꯤꯄꯨꯝ ꯈꯨꯗꯤꯡꯃꯛꯅ ꯅꯨꯃꯤꯠ ꯈꯨꯗꯤꯡꯒꯤ ꯃꯤꯌꯥꯝꯅꯁꯨ ꯄꯥꯝꯅꯕ ꯌꯥꯝꯅ ꯍꯥꯎꯅ ꯆꯥꯅꯕ ꯆꯤꯟꯖꯥꯛ ꯑꯃꯅꯤ ꯑꯩꯈꯣꯏꯒꯤ ꯍꯧꯖꯤꯛꯀꯤ ꯄꯨꯛꯂꯥꯎꯕꯤ ꯍꯥꯏꯁꯦ ꯑꯩꯈꯣꯏꯒꯤ ꯃꯅꯤꯄꯨꯔꯗꯗꯤ ꯏꯪꯂꯤꯁꯇꯗꯤ ꯀꯇꯂꯥ ꯀꯇꯂꯥ ꯍꯥꯏ ꯀꯇꯂꯥ ꯍꯥꯏꯁꯦ ꯃꯅꯤꯄꯨꯔꯗꯗꯤ ꯑꯩꯈꯣꯏꯒꯤ ꯄꯨꯛꯂꯥꯎꯕꯤ ꯍꯥꯏꯅꯁꯨ ꯈꯪꯅꯩ ꯃꯁꯤꯒꯤ ꯉꯥꯁꯦ ꯑꯩꯈꯣꯏꯒꯤ ꯌꯥꯝꯅ ꯃꯤꯑꯣꯏꯕꯅ ꯑꯩꯈꯣꯏꯒꯤ ꯃꯅꯤꯄꯨꯔꯒꯤ ꯖꯥꯇꯤ ꯍꯥꯏꯇꯔꯦ ꯑꯩꯈꯣꯏꯒꯤ ꯃꯅꯤꯄꯨꯔꯒꯤ ꯑꯩꯈꯣꯏ ꯃꯩꯇꯩꯁꯤꯡꯅ ꯌꯥꯝꯅ ꯄꯥꯝꯅꯅ ꯆꯥꯅꯕ ꯑꯃ ꯃꯁꯤꯃꯛ ꯃꯛꯀꯤꯁꯨ ꯑꯣꯏꯅ ꯑꯗꯨꯝ ꯆꯥꯅꯕ ꯑꯩꯈꯣꯏꯒꯤ ꯃꯅꯤꯄꯨꯔꯒꯤ ꯃꯤꯌꯥꯝꯅ ꯌꯥꯝꯅ ꯄꯥꯝꯅꯕ ꯑꯩꯈꯣꯏꯒꯤ ꯉꯥ ꯃꯈꯜ ꯑꯃꯅꯦꯅ ꯑꯩꯈꯣꯏꯅ ꯑꯩꯅ ꯍꯥꯏꯖꯅꯤꯡꯏ ꯃꯁꯤ ꯑꯩꯈꯣꯏꯅ ꯃꯤꯄꯨꯝ ꯈꯨꯗꯤꯡꯃꯛꯅꯁꯨ ꯑꯩꯈꯣꯏꯒꯤ ꯁꯤꯒꯤ ꯉꯥꯁꯦ ꯑꯩꯈꯣꯏꯒꯤ ꯌꯣꯛꯈꯠꯄꯤꯎ ꯑꯩꯈꯣꯏꯒꯤ ꯌꯥꯝꯅ ꯄꯥꯝꯅꯅ ꯆꯥꯅꯕꯅꯤꯅ ꯃꯨꯠꯈꯤꯗꯅꯕ ꯑꯗꯨꯒꯤ ꯇꯧꯕꯤꯎ ꯑꯗꯨ ꯂꯩꯔꯥ ꯆꯥꯕ ꯃꯇꯝꯗꯣ ꯁꯤꯒꯤ ꯀꯩꯅꯣꯁꯦ ꯌꯥꯝꯅ ꯍꯥꯎꯏ ꯃꯤꯄꯨꯝ ꯈꯨꯗꯤꯡꯃꯛꯅꯁꯨ ꯂꯣꯏꯅ ꯈꯪꯅꯔꯕ ꯉꯥꯛꯇꯅꯤ ꯄꯨꯛꯂꯥꯎꯕꯤ ꯍꯥꯏꯁꯦ ꯑꯩꯈꯣꯏꯒꯤ ꯀꯇꯥꯂꯥ ꯀꯇꯥꯂꯥ ꯍꯥꯏꯕꯗꯨꯅꯤ ꯏꯪꯂꯤꯁꯇꯅ ꯑꯗꯨ ꯄꯣꯠꯁꯦ ꯁꯤꯒꯤ ꯄꯣꯠꯁꯤ ꯌꯥꯝꯅ ꯍꯥꯎꯕ ꯉꯥ ꯃꯈꯜ ꯑꯃꯅꯤ ꯍꯧꯖꯤꯛ ꯃꯅꯤꯄꯨꯔꯗ ꯌꯥꯝ ꯆꯥꯅꯔꯤ ꯃꯁꯤꯁꯦ ꯑꯩꯈꯣꯏꯒꯤ

ꯑꯩꯈꯣꯏꯒꯤ ꯐꯥꯗꯣꯛꯄꯤꯒꯅꯨ ꯃꯔꯨꯝ ꯀꯣꯛꯄ ꯃꯇꯝꯗ ꯐꯥꯗꯣꯛꯄꯤꯒꯅꯨ ꯑꯩꯈꯣꯏꯒꯤ ꯄꯨꯛꯂꯥꯎꯕꯤ ꯍꯥꯏꯕꯁꯦ ꯀꯇꯂꯥ ꯀꯇꯂꯥ ꯍꯥꯏꯕꯁꯦ ꯏꯪꯂꯤꯁꯇ ꯀꯇꯂꯥ ꯀꯇꯂꯥ ꯍꯥꯏꯕꯁꯦ ꯇ꯭ꯔꯥꯟꯁꯂꯦꯠ ꯇꯧꯕꯗ ꯑꯩꯈꯣꯏꯒꯤ ꯃꯅꯤꯄꯨꯔꯒꯤ ꯂꯣꯟꯗꯅ ꯄꯨꯛꯂꯥꯎꯕꯤ ꯍꯥꯏꯔꯦ ꯏꯪꯂꯤꯁꯇꯅ ꯀꯇꯂꯥ ꯀꯇꯂꯥ ꯍꯥꯏꯔꯦ ꯁꯤꯁꯦ ꯑꯩꯈꯣꯏꯒꯤ ꯃꯨꯠꯇꯅꯕ ꯑꯩꯈꯣꯏꯒꯤ ꯃꯔꯨꯝ ꯄꯨꯕ ꯃꯇꯝꯗꯁꯨ ꯑꯩꯈꯣꯏꯒꯤ ꯁꯤ ꯐꯥꯗꯣꯛꯄꯤꯒꯅꯨ ꯍꯥꯏꯅ ꯑꯩꯅ ꯃꯤꯌꯥꯝꯗ ꯍꯥꯏꯖꯔꯤ